ꯃꯅꯤꯄꯨꯔꯒꯤ ꯐꯦꯁꯇꯤꯕꯦꯜꯁꯤꯡꯖꯦ ꯇꯣꯞ ꯇꯣꯞꯄ ꯍꯥꯏꯕꯁꯦ ꯂꯣꯏꯅꯃꯛ ꯐꯦꯁꯇꯤꯕꯦꯜ ꯂꯣꯏꯅꯃꯛ ꯇꯣꯞ ꯇꯣꯞꯄ ꯉꯥꯛꯇꯅꯤ ꯃꯅꯤꯄꯨꯔꯗꯗꯤ ꯌꯥꯝꯅ ꯇꯥꯡꯅ ꯆꯍꯤ ꯑꯃꯒꯤ ꯃꯅꯨꯡꯗ ꯑꯃꯨꯛꯇꯪ ꯊꯣꯛꯄ ꯉꯥꯛꯇꯅꯤ ꯃꯁꯦ ꯊꯥꯕꯜ ꯆꯣꯡꯕ ꯊꯥꯕꯜ ꯆꯣꯡꯕꯁꯤ ꯆꯍꯤ ꯑꯃꯩ ꯃꯅꯨꯡꯗ ꯑꯃꯨꯛꯇꯪ ꯑꯃꯨꯛꯇꯪ ꯂꯥꯛꯄꯅꯤ ꯃꯁꯤ ꯑꯅꯝꯕꯅ ꯌꯥꯎꯁꯪ ꯃꯇꯝꯗ ꯅꯠꯇ꯭ꯔꯒ ꯆꯩꯔꯥꯎꯕ ꯃꯇꯝꯗ ꯑꯗꯨꯃꯥꯏꯅ ꯁꯤꯖꯤꯟꯅꯩ ꯊꯥꯕꯜ ꯆꯣꯡꯕ ꯍꯥꯏꯕꯁꯤꯃꯛꯇꯕꯨ ꯅꯨꯄꯤꯁꯤꯡꯒꯤ ꯑꯣꯏꯅꯗꯤ ꯌꯥꯝꯅ ꯄꯥꯝꯖꯕ ꯃꯈꯩ ꯃꯈꯜꯒꯤ ꯀꯨꯝꯍꯩ ꯑꯃꯈꯛꯅꯤ ꯃꯁꯤꯗ ꯅꯨꯄꯤꯁꯤꯡꯅ ꯐꯖꯅ ꯃꯆꯨꯝ ꯇꯥꯅ ꯀꯦꯖꯔꯕ ꯃꯇꯨꯡꯗ ꯅꯨꯡꯗꯥꯡꯗ ꯃꯩ ꯂꯥꯏꯠ ꯗꯣꯟ ꯕꯦꯟ ꯇꯧꯗꯨꯅ ꯃꯌꯥꯝ ꯂꯩꯁꯥꯕꯤ ꯃꯌꯥꯝ ꯊꯣꯛꯇꯨꯅ ꯊꯥꯕꯜ ꯆꯣꯡꯕ ꯊꯥꯕꯜ ꯆꯣꯡꯕ ꯃꯈꯜ ꯑꯁꯤ ꯄꯥꯡꯊꯣꯛꯑꯦ ꯑꯗꯨꯒ ꯅꯤꯡꯉꯣꯜ ꯆꯥꯛꯀꯧꯕ ꯅꯤꯡꯉꯣꯜ ꯆꯥꯛꯀꯧꯕ ꯍꯥꯏꯕꯁꯤ ꯃꯅꯤꯄꯨꯔꯒꯤ ꯑꯣꯏꯅꯗꯤ ꯅꯤꯡꯉꯣꯜꯁꯤꯡꯒꯤꯗꯤ ꯄꯨꯔ ꯌꯥꯝꯅ ꯍꯔꯥꯎꯖꯕ ꯅꯨꯡꯉꯥꯏꯖꯕ ꯅꯨꯃꯤꯠ ꯑꯃꯈꯛꯅꯦ ꯃꯁꯤꯒꯤ ꯅꯨꯃꯤꯠ ꯑꯁꯤꯗ ꯅꯤꯡꯉꯣꯜ ꯄꯨꯝꯅꯃꯛ ꯅꯨꯄꯤ ꯑꯣꯏꯕꯤ ꯄꯨꯝꯅꯃꯛ ꯑꯅꯥꯟꯕ ꯐꯤꯔꯣꯜ ꯁꯦꯠꯇꯨꯅ ꯂꯩꯖꯕ ꯂꯤꯛ ꯀꯣꯟ ꯁꯤꯖꯗꯨꯅꯥ ꯃꯕꯨꯡ ꯃꯧꯄ꯭ꯋꯥꯁꯤꯡꯒꯤ ꯁ ꯃꯕꯨꯡ ꯃꯧꯄ꯭ꯋꯥꯁꯤꯡꯕꯨ ꯎꯟꯅꯕ ꯃꯄꯥꯝ ꯂꯝꯗꯝꯗ ꯌꯥꯝꯅ ꯀꯦꯅ ꯍꯔꯥꯎꯅ ꯂꯥꯛꯆꯕ ꯅꯨꯃꯤꯠ ꯑꯃꯈꯛꯅꯤ ꯑꯗꯨꯒ ꯂꯥꯏ ꯍꯔꯥꯎꯕ ꯍꯥꯏꯕꯁꯤꯅ ꯃꯩꯇꯩ ꯑꯩꯈꯣꯏꯒꯤ ꯇꯠꯅ ꯊꯥꯅꯕ ꯌꯥꯗ꯭ꯔꯕ ꯀꯨꯝꯍꯩ ꯑꯃꯈꯛꯅꯤ ꯃꯁꯤꯗ ꯑꯩꯈꯣꯏꯒꯤ ꯏꯄꯥ ꯏꯄꯨꯒꯤ ꯍꯥꯛꯇꯛꯇꯒꯤ ꯂꯩꯔꯛꯂꯕ ꯂꯥꯏꯁꯤꯡ ꯑꯁꯤ ꯎꯃꯪꯂꯥꯏ ꯅꯠꯇ꯭ꯔꯒ ꯑꯩꯈꯣꯏꯒꯤ ꯂꯩ ꯂꯝ ꯂꯝ ꯂꯥꯏ ꯍꯥꯏꯅ ꯂꯩ ꯎꯃꯪꯂꯥꯏꯁꯤꯡ ꯑꯁꯤ ꯍꯔꯥꯎꯕ ꯃꯇꯝꯗ ꯂꯥꯏ ꯂꯝ ꯊꯣꯛꯄ ꯑꯃꯗꯤ ꯂꯥꯏ ꯍꯔꯥꯎꯕꯒꯤ ꯖꯒꯣꯏ ꯁꯥꯕ ꯅꯨꯄꯤ ꯅꯨꯄꯥ ꯄꯨꯟꯅ ꯖꯒꯣꯏ ꯁꯥꯃꯤꯟꯅꯕ ꯑꯗꯨꯒꯨꯝꯕ ꯑꯈꯣꯏꯒꯤ ꯃꯩꯇꯩꯑꯣꯏ ꯁꯤꯡꯇꯒꯤ ꯑꯣꯏꯕ ꯐꯤꯖꯣꯜ ꯃꯈꯜ ꯀꯌꯥ ꯁꯦꯠꯇꯨꯅ ꯖꯒꯣꯏ ꯁꯥꯕ ꯑꯗꯨꯒ ꯑꯩꯈꯣꯏ ꯃꯥꯏꯕꯤ ꯃꯥꯏꯕ ꯀꯌꯥ ꯇꯧꯗꯨꯅ ꯄꯦꯅꯥ ꯏꯁꯩ ꯁꯛꯄ ꯅꯠꯇ꯭ꯔ ꯑꯌꯨꯛꯇ ꯂꯥꯏ ꯍꯧꯗꯣꯛꯄꯒꯤ ꯄꯦꯅꯥ ꯁꯩꯁꯛ ꯑꯗꯨꯒꯨꯝꯕ ꯀꯌꯥ ꯃꯅꯨꯡꯁꯨ ꯆꯜꯂꯦ ꯑꯗꯨ ꯃꯁꯤ

ꯆꯤꯡ ꯇꯝ ꯅꯥꯠꯀꯤ ꯑꯣꯏꯕ ꯄꯨꯝꯅꯃꯛ ꯄꯨꯜꯂꯒ ꯃꯅꯤꯄꯨꯔꯁꯤꯗ ꯇꯥꯃꯤꯟꯅꯔꯤꯕ ꯈꯨꯟꯗꯥꯃꯤꯟꯅꯔꯤꯕ ꯐꯨꯔꯨꯞ ꯈꯨꯗꯤꯡꯃꯛꯀꯤ ꯃꯔꯤ ꯂꯩꯅꯕ ꯋꯥꯔꯤ ꯀꯌꯥꯁꯨ ꯂꯥꯏ ꯍꯔꯥꯎꯕ ꯑꯁꯤꯗ ꯌꯥꯎꯔꯤ